ꯍꯧꯖꯤꯛꯀꯤ ꯃꯇꯝꯗ ꯁ꯭ꯇꯣꯛ ꯍꯥꯏꯕꯁꯤ ꯌꯥꯝꯅ ꯃꯔꯨ ꯑꯣꯏ ꯌꯨꯝ ꯌꯨꯝ ꯈꯨꯗꯤꯡꯃꯛꯀꯤ ꯂꯣꯏꯅ ꯂꯩꯇꯕ ꯌꯥꯗꯦ ꯃꯈꯜ ꯑꯅꯤ ꯄꯥꯟꯕ ꯑꯍꯨꯝ ꯄꯥꯟꯕ ꯃꯈꯜ ꯃꯈꯜ ꯌꯥꯝꯅ ꯂꯩ ꯀꯃꯟ ꯑꯣꯏꯅ ꯍꯧꯖꯤꯛ ꯁꯤꯖꯤꯟꯅꯔꯤꯁꯦ ꯑꯩꯈꯣꯏꯅ ꯑꯅꯤ ꯄꯥꯟꯕ ꯑꯗꯨꯒ ꯍꯥꯟꯅꯗꯤ ꯊꯥꯏꯅꯗꯗꯤ ꯁꯤꯡꯅ ꯊꯣꯡꯕꯅꯤꯅ ꯃꯇꯝꯗꯣ ꯌꯥꯝꯅ ꯆꯪꯉꯦ ꯆꯥꯛ ꯊꯣꯡꯕꯒꯤ ꯑꯗꯨꯒ ꯍꯧꯖꯤꯛꯇꯤ ꯑꯃꯨꯛ ꯁ꯭ꯇꯣꯛ ꯂꯩꯔꯕꯅꯤꯅ ꯆꯥꯛ ꯊꯣꯡꯕ ꯀꯩꯗꯧꯕ ꯑꯗꯨꯗꯒꯤ ꯌꯦꯟꯁꯥꯡ ꯑꯅꯤ ꯑꯍꯨꯝ ꯂꯣꯡꯅꯤꯡꯉꯁꯨ ꯑꯗꯨꯝ ꯉꯥꯇꯪꯗ ꯂꯣꯏꯕ ꯉꯝꯃꯦ ꯑꯗꯨꯒ ꯅꯨꯡꯊꯤꯟꯃꯛꯇ ꯑꯣꯏꯔꯁꯨ ꯃꯤ ꯀꯣꯏꯕ ꯂꯥꯛꯑꯁꯨ ꯑꯩꯈꯣꯏꯅ ꯈꯨꯗꯛꯇ ꯑꯗꯨꯝ ꯆꯥꯂꯣꯟꯕ ꯀꯩꯗꯧꯕ ꯑꯗꯨꯝ ꯇꯧꯅꯤꯡ ꯃꯇꯝꯗ ꯇꯧꯕ ꯌꯥꯔꯦ